ꯍꯦꯜꯂꯣ ꯍꯦꯜꯂꯣ ꯑꯣ ꯅꯪ ꯀꯥꯛꯆꯤꯡ ꯂꯥꯛꯄ꯭ꯔꯣ ꯈꯪꯉꯦ ꯈꯪꯉꯦ ꯂꯩ ꯂꯩ ꯂꯩ ꯑꯩ ꯌꯨꯝ ꯂꯩ ꯑꯣ ꯍꯣꯏ

ꯑꯦ ꯑꯗꯨ ꯀꯩꯅꯣ ꯇꯧꯋꯦ ꯂꯝꯈꯥꯏꯒꯤꯗꯨꯗꯤ ꯂꯧꯔꯨꯔꯅꯨ ꯂꯝꯈꯥꯏꯒꯤꯗꯨꯁꯨ ꯍꯥꯎꯇꯦ ꯑꯗꯩ ꯀꯥꯛꯆꯤꯡ ꯕꯖꯥꯔꯒꯤꯗꯨꯁꯨ ꯍꯥꯎꯇꯦ ꯑꯩ ꯒꯥꯔꯤ ꯃꯆꯥ ꯇꯧꯔꯥ ꯊꯣꯂꯛꯀꯦ ꯑꯗꯨꯒ ꯀꯩꯅꯣꯝ ꯀꯩꯊꯦꯜ ꯃꯆꯥꯗ ꯑꯩꯈꯣꯏ ꯕꯣꯔꯥ ꯌꯣꯟꯕꯝꯗꯨ ꯍꯣꯏ ꯍꯣꯏ ꯑꯩꯒꯤ ꯍꯦꯛ ꯍꯦꯛ ꯃꯃꯥꯡꯗꯨꯗ ꯄꯤꯔꯛꯏꯗꯨ ꯍꯧꯖꯤꯛꯀꯤ ꯂꯝꯈꯥꯏꯒꯤ ꯑꯗꯒꯤ ꯁꯤ ꯕꯖꯥꯔꯁꯤꯗ ꯌꯣꯟꯕꯗꯨ ꯅꯠꯇꯦꯕ ꯑꯩꯈꯣꯏ ꯁꯣꯝ ꯕꯖꯥꯔꯁꯤꯗꯩ ꯈꯔ ꯂꯥꯞꯇꯛꯅ ꯆꯠꯂꯒ ꯑꯃ ꯀꯩꯊꯦꯜ ꯃꯆꯥ ꯍꯥꯏꯗꯅ ꯑꯃ ꯂꯩꯌꯦꯕ ꯑꯗꯨꯏꯗꯨꯗ ꯑꯩ ꯐꯪꯕꯅꯦꯕ ꯎꯝ ꯕꯖꯥꯔꯒꯤꯅꯦ ꯅꯪ ꯅꯪꯅ ꯂꯦꯞꯄꯤꯗꯣ ꯑꯗꯨꯗ ꯕꯖꯥꯔ ꯀꯔꯥꯏ ꯃꯄꯥꯗꯅꯣ ꯅꯠꯇꯦ ꯑꯩꯅ ꯍꯪꯉꯤꯁꯤ ꯅꯪ ꯂꯦꯞꯄꯤꯁꯤ ꯕꯖꯥꯔ ꯀꯔꯥꯏ ꯃꯄꯥꯗꯅꯣ ꯑꯣ ꯑꯣ ꯑꯗꯨꯏꯗꯨꯗꯩꯅꯦ ꯑꯩ ꯒꯥꯔꯤ ꯃꯆꯥ ꯊꯣꯂꯛ ꯊꯣꯂꯛꯑꯒꯦ ꯑꯗꯨꯏꯗꯨꯗꯩ ꯌꯦꯠꯂꯣꯝ ꯊꯪꯕ ꯁꯔꯨꯛꯇꯣ ꯅꯣꯡꯄꯣꯛꯂꯣꯝꯗ ꯁꯨꯝ ꯂꯦꯞꯄꯒ ꯑꯗ ꯐꯅꯌꯥꯝꯁꯥꯡꯅ ꯊꯧꯒꯠꯂ ꯆꯠꯂꯨꯗꯣꯏꯅꯦ

ꯍꯣꯏ ꯆꯞ ꯇꯤꯡꯅ ꯊꯧꯔꯛꯑꯅꯤꯗꯅ ꯑꯗꯨꯒ ꯉꯁꯥꯏ ꯈꯣꯡꯅꯥꯡ ꯃꯔꯤ ꯐꯥꯡꯕꯗꯨꯗꯩ ꯆꯠꯂꯒ ꯀꯩꯊꯦꯜ ꯃꯆꯥꯗꯨꯗ ꯂꯩꯕ ꯍꯌꯦꯡ ꯍꯣꯔꯦꯟ ꯆꯠꯀꯥꯟꯗꯨꯗ ꯌꯦꯡꯉꯣ ꯕꯣꯔꯥꯗꯣ ꯀꯃꯥꯏ ꯁꯥꯏ ꯆꯦꯡꯅ ꯁꯥꯔꯤꯅꯦ ꯅꯠꯇꯦ ꯅꯠꯇꯦ ꯆꯦꯡꯅ ꯁꯥꯕꯩꯅꯦ ꯀꯥꯛꯆꯤꯡ ꯕꯣꯔꯥ ꯀꯥꯛꯆꯤꯡ ꯕꯣꯔꯥ ꯍꯥꯏꯔ ꯃꯃꯤꯡ ꯆꯠꯂꯤꯁꯤ ꯆꯦꯡꯅ ꯁꯥꯕ ꯆꯦꯡꯗꯨꯗꯅꯦ ꯃꯪꯒꯜ ꯍꯥꯞꯄꯅꯤꯗꯅ ꯑꯗꯨꯒ ꯁꯥꯕ ꯑꯗꯣ ꯕꯣꯔꯥ ꯃꯄꯥꯛꯁꯨ ꯍꯥꯌꯦ ꯁꯤꯗꯅ ꯑꯥ ꯑꯗꯣ ꯍꯧꯖꯤꯛꯇꯤꯀꯣ ꯀꯩꯅꯣ ꯑꯃ ꯃꯪꯒꯜ ꯈꯛꯇꯪ ꯍꯥꯞꯄꯒ ꯇꯧꯕꯁꯤ ꯑꯁꯤꯗꯩ ꯑꯃꯨꯛ ꯈꯔ ꯃꯍꯥꯎ ꯂꯩꯅꯤꯡꯉꯥꯏꯅꯅꯦꯗꯅ ꯃꯔꯣꯏꯒ ꯍꯥꯞꯄꯒ ꯑꯃꯁꯨ ꯑꯃꯨꯛ ꯊꯣꯂꯛꯑꯦꯕ ꯑꯗꯨꯗꯤ ꯍꯟꯗꯛꯇꯅꯤ ꯅꯧꯅꯅꯤ ꯅꯪ ꯆꯥꯗꯣꯏꯗꯣ ꯍꯥꯎꯋꯦ ꯑꯁ ꯑꯗꯅ ꯑꯃꯨꯛ ꯃꯅꯝꯁꯨ ꯈꯔ ꯅꯨꯡꯁꯤꯔꯦ ꯍꯥꯏꯗꯤ ꯃꯔꯣꯏ ꯀꯔꯤ ꯍꯣꯇꯦꯜ ꯅꯠꯇꯦ ꯑꯩꯈꯣꯏꯒꯤ ꯅꯠꯇꯦ ꯅꯠꯇꯦ ꯕꯖꯥꯔꯒꯤ ꯅꯨꯄꯤ ꯃꯈꯩ ꯐꯝꯃꯤ ꯑꯗꯨꯃꯥꯏꯅ ꯍꯧꯔ ꯍꯧꯔꯒꯅꯦ ꯐ꯭ꯔꯦꯁꯇ ꯍꯧꯔ ꯍꯧꯔꯒ ꯇꯧꯗꯣꯏꯅꯦꯕ ꯊꯝꯕꯩꯕꯨꯗꯤ ꯊꯥ ꯑꯃ ꯑꯅꯤꯒꯨꯝ ꯊꯝꯕ ꯌꯥꯏ ꯑꯣ ꯑꯩꯅ ꯍꯦꯛ ꯍꯦꯛ ꯄꯨꯔꯛꯏꯗꯨꯅꯦ ꯑꯗꯨꯒꯤꯅꯦ ꯀꯥꯏ ꯊꯥ ꯑꯃꯅꯤ ꯊꯝꯕ ꯌꯥꯗ꯭ꯔꯗꯤ ꯀꯥꯏꯗꯩ ꯄꯨꯔꯛꯇꯣꯏꯅꯣ ꯑꯗꯨ ꯃꯌꯥꯏꯗꯨꯗ ꯑꯗꯨꯝ ꯂꯦꯞꯄꯝꯃꯣ ꯎꯝ ꯑꯩꯁꯨ ꯂꯣꯏꯁꯤꯜꯂ ꯊꯣꯂꯛꯑꯒꯦ ꯑꯗꯨꯒ ꯆꯠꯂꯨꯔꯁꯤ ꯍꯣꯏ ꯍꯣꯏ